ꯑꯣ ꯂꯥꯛꯑꯦ

ꯑꯥ ꯃꯥꯅꯦ ꯑꯥ ꯌꯥꯒꯅꯤ ꯗꯤꯁꯀꯥꯎꯟ ꯑꯗꯨꯝ ꯂꯩꯖꯒꯅꯤ ꯑꯩꯈꯣꯏ ꯃꯇꯝ ꯃꯇꯝꯒꯤ ꯗꯤꯁꯀꯥꯎꯟ ꯑꯗꯨꯝ ꯂꯩꯖꯩ ꯑꯗꯨꯃꯥꯏꯅ ꯄꯣꯠ ꯃꯌꯥꯝ ꯂꯧꯒꯗꯕ ꯑꯣꯏꯔꯒꯗꯤ ꯑꯩꯈꯣꯏ ꯗꯤꯁꯀꯥꯎꯟ ꯑꯗꯨꯝ ꯄꯤꯒꯅꯤ ꯊꯥꯔꯇꯤ ꯇꯨ ꯐꯣꯔꯇꯤ ꯇ꯭ꯋꯦꯟꯇꯤ ꯑꯗꯨꯃꯥꯏꯅ ꯂꯩ ꯍꯣꯝ ꯗꯤꯂꯤꯕꯔꯤ ꯇꯧꯕ ꯃꯇꯝꯗ ꯑꯩꯈꯣꯏꯅ ꯀꯦꯁ ꯑꯣꯟ ꯗꯤꯂꯤꯕꯔꯤꯗꯤ ꯌꯥꯗꯦ ꯄꯩꯁꯥ ꯑꯩꯈꯣꯏꯅ ꯍꯥꯟꯅ ꯀꯥꯞꯂꯛꯑꯕ ꯃꯇꯨꯡꯗ ꯑꯩꯈꯣꯏꯅ ꯗꯤꯂꯤꯕꯔꯤ ꯇꯧꯔꯛꯄꯒꯤ ꯈꯨꯗꯣꯡ ꯆꯥꯕꯗꯤ ꯂꯩꯖꯩ ꯇ꯭ꯋꯦꯟꯇꯤ ꯗꯒꯤꯅ ꯇ꯭ꯋꯦꯟꯇꯤ ꯐꯥꯏꯕ ꯀꯤꯂꯣꯃꯤꯇꯔꯒꯤ ꯆꯥꯡꯗꯅꯦ ꯑꯩꯈꯣꯏꯅ ꯗꯤꯂꯤꯕꯔꯤ ꯇꯧꯕ ꯌꯥꯗꯣꯏꯁꯦ

ꯗꯨꯀꯥꯟꯒꯤ ꯑꯩꯈꯣꯏ ꯍꯥꯏꯔꯤꯕ ꯈꯨꯗꯤꯡꯃꯛ ꯑꯗꯨ ꯈꯨꯗꯣꯡ ꯆꯥꯕ ꯂꯩꯖꯩ ꯍꯥꯏꯕꯗꯤ ꯑꯩꯈꯣꯏꯅ ꯀꯔꯤꯒꯨꯝꯕ ꯑꯗꯣꯝꯅ ꯂꯧꯕꯤꯒꯗꯧꯔꯤꯕ ꯄꯣꯠꯁꯤꯡ ꯑꯗꯨ ꯌꯥꯝꯕ ꯇꯥꯔꯒꯗꯤ ꯑꯩꯈꯣꯏꯅ ꯇ꯭ꯔꯥꯟꯁꯄꯣꯔꯠꯀꯤ ꯑꯣꯏꯕ ꯈꯨꯗꯣꯡ ꯆꯥꯕ ꯑꯃꯗꯤ ꯄꯣꯠ ꯆꯩ ꯍꯥꯞꯄꯒꯤ ꯑꯗꯨꯒꯤ ꯇ꯭ꯔꯥꯟꯁꯄꯣꯔꯠꯀꯤ ꯆꯥꯔꯖ ꯑꯩꯈꯣꯏ ꯑꯗꯨꯝ ꯍꯤꯗꯥꯛꯇꯨ ꯄꯥꯕꯗ ꯑꯩꯈꯣꯏ ꯂꯣꯏꯅ ꯌꯥꯎꯖꯈ꯭ꯔꯒꯅꯤ

ꯂꯧꯒꯗꯧꯔꯤꯕ ꯍꯤꯗꯥꯛꯇꯨꯒꯤ ꯆꯥꯡꯗꯨꯒꯨ ꯃꯇꯨꯡ ꯏꯟꯅ ꯑꯩꯈꯣꯏꯅ ꯄꯥꯔꯁꯦꯟꯇꯦꯖꯇꯨ ꯍꯣꯠꯂꯒ ꯄꯤꯕ ꯇꯥꯔꯦ ꯍꯥꯏꯗꯤ ꯇ꯭ꯋꯦꯟꯇꯤꯗꯒꯤꯅ ꯊꯥꯔꯇꯤ ꯁꯨꯃꯥꯏꯅ ꯑꯗꯨꯝ ꯂꯩ ꯍꯤꯗꯥꯛ ꯍꯤꯗꯥꯛ ꯍꯤꯗꯥꯛ ꯑꯩꯈꯣꯏꯒꯤ ꯍꯥꯏꯈ꯭ꯔꯤꯕ ꯑꯗꯣꯝꯅ ꯍꯥꯏꯈ꯭ꯔꯤꯕ ꯑꯩꯈꯣꯏꯒꯤ ꯁꯤꯅꯥꯔꯦꯁ ꯑꯗꯒꯤ ꯄꯥꯔꯁꯦꯟꯇꯦꯖꯁꯤ ꯑꯩꯈꯣꯏꯅ ꯄꯤꯔꯤꯕ ꯍꯥꯏꯗꯤ ꯊꯥꯔꯇꯤꯗꯒꯤꯗꯤ ꯍꯥꯏꯗꯤ ꯑꯩꯈꯣꯏꯅ ꯊꯥꯔꯇꯤ ꯐꯥꯎꯗꯗꯤ ꯄꯤꯕ ꯉꯝꯒꯅꯤ ꯄꯤꯒꯗꯧꯔꯤꯕ ꯑꯩꯈꯣꯏꯅ ꯄꯣꯠꯇꯨ ꯅꯪꯒꯤ ꯂꯧꯒꯗꯧꯔꯤꯕ ꯄꯣꯠꯇꯨꯒꯤ ꯃꯇꯨꯡ ꯏꯟꯅ ꯄꯥꯔꯁꯦꯟꯇꯦꯖꯇꯨ ꯊꯥꯔꯇꯤꯗꯒꯤ ꯇꯥꯕ ꯌꯥꯔꯔꯣꯏꯕ ꯊꯥꯔꯇꯤ ꯐꯥꯎꯗꯨꯗꯤ ꯑꯩꯈꯣꯏꯅ ꯄꯤꯔꯅꯤ ꯑꯗꯣꯝꯅ ꯂꯧꯒꯦ ꯍꯥꯏꯕ ꯇꯥꯔꯒꯗꯤ ꯑꯗꯨꯝ ꯂꯥꯛꯄꯤꯔꯣ ꯑꯩꯈꯣꯏ ꯅꯪꯒꯤ ꯍꯥꯏꯗꯤ ꯄꯥꯔꯁꯦꯟꯇꯦꯖꯇꯨ ꯇꯥꯔꯤꯕ ꯗꯤꯁꯀꯥꯎꯟꯗꯨꯒꯤ ꯃꯇꯨꯡ ꯏꯟꯅ ꯑꯩꯈꯣꯏꯅ ꯄꯤꯔꯅꯤ ꯄꯣꯠꯇꯣ ꯑꯥ ꯍꯣꯏ ꯌꯥꯝ ꯅꯨꯡꯉꯥꯏꯖꯔꯦ ꯑꯗꯨꯗꯤ ꯂꯥꯛꯄꯤꯔꯣ ꯀꯣ ꯎꯝ